ꯑꯩ ꯏꯁꯥꯕꯨꯗꯤ ꯈꯔ ꯅꯨꯡꯉꯥꯏꯔꯦ ꯑꯗꯣ ꯈꯤꯇꯪ ꯂꯨ ꯌꯥꯡꯁꯤ ꯆꯤꯛꯄꯒꯨꯝ ꯇꯧꯕꯥ ꯑꯩꯉꯣꯟꯗ ꯍꯧꯖꯤꯛ ꯑꯇꯩꯗꯤ ꯀꯩꯁꯨ ꯅꯨꯡꯉꯥꯏꯇꯕ ꯍꯥꯏꯁꯤ ꯊꯣꯏꯅ ꯌꯥꯎꯗ꯭ꯔꯦꯗ ꯑꯥ ꯑꯗꯨꯝꯕꯨꯗꯤ ꯅꯨꯡꯉꯥꯏ ꯍꯥꯏꯇꯥꯔꯦ ꯑꯗꯨꯝ ꯑꯩꯈꯣꯏ ꯏꯃꯥꯈꯣꯏ ꯕꯕꯥꯈꯣꯏꯒ ꯄꯨꯂꯞ ꯂꯩꯕꯅꯦ ꯑꯗꯣ ꯑꯩꯈꯣꯏ ꯏꯃꯥ ꯈꯣꯏꯗꯤ ꯍꯧꯖꯤꯛ ꯊꯣꯛꯈꯤꯑꯕ ꯃꯄꯥꯜ ꯂꯝꯗ ꯑꯥ ꯑꯩꯈꯣꯏ ꯕꯕꯥꯗꯤ ꯑꯗꯨꯝ ꯕꯨꯖꯤꯅꯦꯁꯃꯦꯟꯅꯦ ꯑꯩꯈꯣꯏ ꯏꯃꯥꯅ ꯍꯥꯎꯁ ꯋꯥꯏꯐ

ꯀꯩ ꯍꯥꯏꯅꯣ ꯑꯃꯨꯛꯀ ꯍꯥꯟꯅ ꯍꯥꯏꯕꯤꯌꯣ

ꯑꯗꯨꯝ ꯑꯈꯣꯏ ꯑꯈꯣꯏ ꯕꯥꯅ ꯑꯗꯨꯝ ꯆꯠꯄꯤꯌꯦ

ꯍꯣꯏ ꯍꯣꯏ ꯍꯥꯏꯖꯔꯛꯀꯦ

ꯑꯩꯗꯤ ꯑꯗꯨꯝ ꯁ꯭ꯀꯨꯜ ꯑꯗꯨꯝ ꯆꯠꯂꯤ ꯀꯩꯁꯨ ꯊꯣꯏꯗꯣꯛꯄ ꯍꯣꯠꯅꯕ ꯂꯩꯇꯦ

ꯍꯣꯏ ꯍꯣꯏ ꯍꯣꯏ ꯍꯣꯏ

ꯑꯣ ꯑꯩꯁꯦ ꯑꯗꯣ ꯑꯛꯁꯤꯗꯦꯟꯠ ꯇꯧꯕꯩ ꯃꯔꯝꯁꯦ ꯀꯣ ꯑꯩꯈꯣꯏ ꯏꯃꯥꯟꯅꯕ ꯃꯈꯣꯏꯁꯤ ꯁꯨꯝ ꯀꯣꯏꯕ ꯆꯠꯄ ꯀꯥꯟꯗ ꯁꯨꯃꯥꯏꯅ ꯇꯧꯗꯅ ꯁꯨꯝ ꯍꯥꯏꯗꯤ ꯒꯥꯔꯤ ꯑꯃꯒ ꯁꯥꯏꯠꯇꯣ ꯃꯥꯁꯨ ꯁꯨꯝ ꯊꯧꯖꯟꯂꯛ ꯑꯩꯁꯨ ꯑꯗꯨꯝ ꯁꯥꯏꯠꯇꯨꯗ ꯊꯧꯔꯤꯅꯦꯕ ꯑꯗꯨꯗꯒꯤ ꯊꯣꯝꯖꯟꯅꯕ ꯀꯥꯟꯗ ꯑꯗꯨꯝ ꯈꯔ ꯁꯣꯛꯈꯤꯕ ꯍꯥꯏꯇꯥꯔꯦ

ꯎꯝ ꯍꯣꯏ

ꯍꯣꯏ ꯍꯣꯏ